ꯍꯜꯂꯣ ꯑꯥ ꯍꯣꯏ ꯍꯣꯏ ꯃꯥꯅꯦ ꯀꯔꯤ ꯇꯧꯈ꯭ꯔꯦ ꯑꯣ ꯀꯔꯝꯕ ꯄꯣꯠ ꯂꯥꯛꯄ꯭ꯔꯥ ꯅꯪꯒꯤꯗꯨ

ꯑꯗꯨꯗꯤꯀꯣ ꯅꯪꯒꯤ ꯃꯤꯡ ꯄꯤꯔꯝꯃꯣꯗꯅ ꯊ꯭ꯔꯦꯁꯤꯀꯣ ꯑꯗꯨ ꯑꯣꯏꯔꯗꯤ ꯑꯩ ꯑꯃꯨꯔꯛ ꯊꯤꯒꯦꯀꯣ ꯎꯝ ꯊ꯭ꯔꯦꯁꯤ ꯑꯣ ꯑꯣ ꯎꯔꯦ ꯎꯔꯦ ꯅꯪꯒꯤꯗꯨ ꯕꯦꯒ ꯑꯃꯅꯤꯀꯣ ꯕꯦꯒ ꯍꯥꯏꯅ ꯏꯔꯦ ꯍꯣꯏ ꯕꯦꯒ ꯍꯥꯏꯅ ꯑꯗꯨ ꯑꯩꯈꯣꯏꯗꯨ ꯑꯁꯤ ꯗꯤꯂꯤꯕꯔꯤꯗꯨ ꯀꯔꯤ ꯍꯥꯏꯁꯤꯔꯥ ꯏꯝꯐꯥꯜꯗꯒꯤ ꯕꯟ ꯇꯧꯕꯅꯤꯅ ꯄꯨꯔꯛꯇ꯭ꯔꯦꯕ ꯄꯣꯠꯇꯨ ꯑꯗꯨꯒꯤꯗꯃꯛꯇ ꯑꯗꯨꯝ ꯗꯤꯂꯦ ꯇꯧꯈ꯭ꯔꯦ ꯁꯥꯎꯕꯤꯕ ꯌꯥꯗꯦꯀꯣ

ꯍꯣꯏꯅꯦ ꯃꯤ ꯃꯌꯥꯝꯒꯤ ꯄꯣꯠꯁꯦ ꯑꯗꯨꯝ ꯇꯧꯈ꯭ꯔꯕ ꯑꯗꯨ ꯃꯤ ꯃꯌꯥꯝ ꯀꯣꯜ ꯇꯧꯔ ꯂꯩꯔꯦ ꯑꯗꯣ ꯑꯩꯈꯣꯏꯗꯨ ꯑꯦꯁ ꯑꯦꯝ ꯑꯦꯁꯇ ꯅꯠꯇ꯭ꯔꯒ ꯑꯗꯨꯝ ꯋꯥꯆꯞꯇ ꯗꯤꯂꯤꯕꯔꯤꯒꯤꯗꯨ ꯃꯦꯁꯦꯖ ꯊꯥꯒꯦ ꯍꯥꯏꯅ ꯂꯩꯕꯗꯤ ꯂꯩꯕ ꯑꯗꯨ ꯊꯥꯕꯨꯗꯤ ꯊꯥꯗ꯭ꯔꯤꯕ ꯑꯗꯨꯒꯤꯗꯃꯛꯇ ꯅꯣꯏꯕꯨꯁꯨ ꯏꯟꯐꯣꯔꯃꯦꯁꯟ ꯐꯖꯅ ꯄꯤꯗ꯭ꯔꯦꯅꯦ ꯑꯗꯨ ꯅꯪꯒꯤꯗꯨ ꯕꯦꯒ ꯉꯥꯛꯇꯔꯥ ꯅꯠꯇ꯭ꯔꯒ ꯑꯇꯣꯞꯄꯁꯨ ꯂꯩꯕ꯭ꯔꯥ ꯆꯦꯛ ꯇꯧꯕꯤꯒꯦ ꯀꯔꯝꯕꯔꯥꯀꯣ ꯑꯇꯣꯞꯄꯗꯣ ꯑꯣ ꯑꯣ ꯁꯨꯁ ꯅꯪꯒꯤꯗꯨ ꯑꯦꯗ꯭ꯔꯦꯁꯇꯨ ꯀꯗꯥꯏꯗ ꯀꯗꯥꯏꯗ ꯍꯥꯞꯄ꯭ꯔꯥ ꯈ꯭ꯔꯤꯁꯇꯦꯟ ꯀꯣꯂꯣꯅꯤ ꯎꯝ ꯎꯝ ꯎꯔꯦ ꯎꯔꯦ ꯁꯨꯁꯅꯦꯕꯀꯣ ꯍꯣꯏ ꯍꯣꯏ ꯎꯈ꯭ꯔꯦ ꯉꯁꯤ ꯗꯦꯗ ꯀꯌꯥꯔꯥ ꯑꯥ ꯍꯣꯏ ꯍꯣꯏ ꯗꯦꯗ ꯁꯤꯛꯁ ꯑꯗꯨ ꯑꯣꯏꯔꯗꯤ ꯗꯦꯗ ꯁꯕꯦꯟ ꯑꯩꯠ ꯅꯥꯏꯟ ꯇꯦꯟ ꯃꯦꯛꯁꯤꯃꯝꯗ ꯗꯦꯗ ꯇꯦꯟꯗꯀꯣ ꯅꯠꯇ꯭ꯔꯒ ꯗꯦꯗ ꯅꯥꯏꯟꯒ ꯇꯦꯟꯗ ꯀꯝꯄꯜꯁꯔꯤ ꯑꯗꯨꯝ ꯄꯨꯔꯛꯄꯤꯕ ꯇꯧꯔꯒꯦꯀꯣ ꯍꯣꯏ ꯍꯣꯏ ꯍꯣꯏ ꯑꯩ ꯑꯩ ꯃꯁꯥꯅ ꯂꯥꯛꯀꯅꯤ ꯑꯗꯨꯒ ꯂꯥꯛꯈ꯭ꯔꯕ ꯃꯇꯨꯡꯗ ꯐꯣꯟ ꯑꯁꯤꯒꯤ ꯐꯣꯟ ꯅꯝꯕꯔꯗ ꯀꯣꯜ ꯇꯧꯔꯛꯑꯣ ꯍꯥꯏꯕ꯭ꯔꯣ ꯅꯠꯇ꯭ꯔꯒ ꯑꯇꯣꯞꯄ ꯅꯝꯕꯔ ꯄꯤꯒꯗ꯭ꯔꯥ ꯍꯣꯏ ꯍꯣꯏ ꯑꯗꯣ ꯈ꯭ꯔꯤꯁꯇꯦꯟ ꯀꯣꯂꯣꯅꯤ ꯍꯥꯏꯕꯗꯤ ꯀꯔꯝꯕ ꯃꯐꯝꯗꯨꯔꯥꯀꯣ ꯑꯥ ꯑꯁꯤ ꯕꯥꯖꯥꯔ ꯃꯅꯥꯛꯇ ꯕ꯭ꯔꯤꯖꯇꯗꯨꯔꯥ ꯅꯠꯇ꯭ꯔꯒ ꯀꯇꯣꯃꯩ ꯁꯦꯟꯇꯔ ꯃꯅꯥꯛꯇꯗꯨꯔꯥ ꯅꯠꯇ꯭ꯔꯒ ꯑꯥ ꯁꯀ꯭ꯂꯦꯝ ꯍꯣꯝꯗꯗꯨꯔꯥꯀꯣ ꯑꯣ ꯑꯥ ꯑꯦ ꯑꯗꯨꯗꯤ ꯌꯥꯝ ꯅꯨꯡꯉꯥꯏꯔꯦꯀꯣ ꯅꯣꯏꯅ ꯀꯣꯜ ꯇꯧꯕꯤꯕꯁꯨ